ꯑꯩꯅ ꯍꯟꯗꯛ ꯗꯜꯂꯤꯒꯤ ꯆꯣꯔ ꯕꯖꯥꯔꯗꯒꯤ ꯂꯦꯅꯣꯚꯣꯒꯤ ꯂꯦꯞꯇꯣꯞ ꯑꯃ ꯂꯨꯄꯥ ꯂꯤꯁꯤꯡ ꯇꯔꯥ ꯃꯉꯥ ꯄꯤꯗꯨꯅ ꯂꯧꯔꯛꯄꯅꯤ ꯑꯗꯨꯒ ꯌꯨꯝ ꯌꯧꯔꯛꯑꯒ ꯁꯤꯖꯤꯟꯅꯕꯗ ꯍꯧꯔꯛꯄꯗꯗꯤ ꯈꯔ ꯅꯨꯡꯉꯥꯏꯔꯝꯃꯤ ꯑꯗꯨꯒ ꯊꯥ ꯑꯃꯃꯨꯛ ꯁꯨꯔꯛꯄ ꯑꯗ꯭ꯋꯥꯏꯗꯗꯤ ꯐꯪꯁꯟ ꯏꯁꯂꯣ ꯆꯠꯄ ꯍꯧꯔꯛꯑꯦ ꯕꯦꯇ꯭ꯔꯤꯁꯨ ꯊꯨꯅ ꯇꯥꯕ ꯍꯧꯔꯛꯑꯦ ꯑꯗꯨꯒ ꯈꯔ ꯂꯩꯔꯒ ꯆꯥꯔꯖꯔꯗꯨꯁꯨ ꯃꯀꯣꯛꯇꯨ ꯃꯈꯣꯡꯗ ꯇꯠꯄ ꯍꯧꯔꯛꯑꯦ ꯗꯤꯁꯄ꯭ꯂꯦꯁꯨ ꯃꯝꯁꯤꯜꯂꯛꯑꯦ ꯍꯦꯡ ꯆꯠꯄ ꯍꯧꯔꯛꯑꯦ ꯋꯥꯟ ꯊꯥꯎꯖꯟ ꯖꯤ ꯕꯤ ꯄꯣꯠ ꯈꯔ ꯍꯥꯞꯄꯗ ꯃꯦꯃꯣꯔꯤ ꯐꯨꯜ ꯑꯗꯨꯝ ꯑꯣꯏꯔꯛꯑꯦ ꯑꯩ ꯌꯥꯝ ꯁꯥꯎꯅꯤꯡꯏ ꯑꯩꯉꯣꯟꯗ ꯑꯄꯪꯕ ꯁꯤꯔꯛꯏ ꯑꯩꯅ ꯁꯥꯎꯅꯤꯡꯗꯅ ꯁꯤꯖꯤꯟꯅꯗ꯭ꯔꯦ ꯃꯇꯨꯡꯗꯤ ꯃꯊꯣꯡ ꯃꯔꯝ ꯈꯪꯗꯅ ꯄꯣꯠ ꯆꯩ ꯑꯍꯣꯡꯕ ꯑꯃꯇ ꯂꯩꯔꯔꯣꯏ